ꯎꯝ ꯍꯂꯣ ꯎꯝ ꯆꯥꯔꯦ ꯑꯩꯈꯣꯏꯁꯨ ꯀꯩ ꯑꯦꯟꯁꯥꯡ ꯆꯥꯕ꯭ꯔꯣ ꯑꯣ ꯑꯩꯈꯣꯏ ꯁꯦꯅꯤꯌꯔ ꯌꯦꯟ ꯈꯔ ꯕ꯭ꯔꯗꯔꯅ ꯑꯗꯨꯝ ꯆꯥꯕ ꯑꯣ ꯑꯗꯨ ꯀꯩꯅꯣ ꯑꯁꯤꯗꯣ ꯖꯤꯟ ꯖꯤꯟ ꯖꯤꯟꯒꯤ ꯑꯣꯏꯕ ꯄꯣꯠ ꯅꯠꯇ꯭ꯔꯣ ꯅꯣꯏ ꯗꯨꯀꯥꯟꯗꯧ ꯅꯠꯇ꯭ꯔꯣ ꯑꯣ ꯑꯩ ꯑꯩꯗꯣ ꯀꯩꯅꯣ ꯖꯤꯟ ꯑꯩꯒꯤ ꯏꯅꯥꯎ ꯅꯨꯄꯥꯒꯤꯒ ꯖꯤꯟ ꯑꯅꯤ ꯂꯧꯅꯤꯡꯕ ꯅꯣꯏ ꯗꯨꯀꯥꯟꯂꯣꯝꯗ ꯑꯗꯨ ꯁꯥꯏꯁꯇꯤ ꯈꯪꯗꯦ ꯑꯗꯨꯕꯨ ꯀꯩꯅꯣ ꯑꯉꯥꯡꯁꯤꯡꯒꯤ ꯑꯃꯗꯤ ꯑꯉꯥꯡꯁꯤꯡꯒꯤ ꯑꯃꯗꯤ ꯑꯍꯟ ꯑꯍꯟꯁꯤꯡꯒꯤ ꯇꯧꯒꯦ ꯇꯧꯅꯦꯕ ꯎꯝ ꯑꯥ ꯑꯉꯥꯡ ꯍꯥꯏꯁꯤ ꯑꯗꯨꯝ ꯅꯨꯄꯤꯅꯤ ꯑꯗꯨ ꯑꯍꯟꯒꯤ ꯂꯧꯅꯤ ꯍꯥꯏꯗꯨꯗꯤ ꯅꯨꯄꯥꯅꯤ ꯑꯉꯥꯡꯒꯤꯗꯨꯅ ꯆꯍꯤ ꯐꯥꯏꯚ ꯐꯥꯏꯚꯀꯨꯝꯕ ꯁꯨꯕ ꯃꯣꯏꯗꯣ ꯃꯥꯗꯣ ꯑꯗꯨ ꯃꯣꯏꯗꯣ ꯑꯗꯥ ꯐꯪꯒꯦꯔꯥ ꯑꯗꯨ ꯃꯣꯏꯗꯣ ꯑꯍꯟꯒꯤꯗꯨꯗꯤ ꯑꯍꯟꯒꯤ ꯆꯍꯤꯗꯨꯕꯨ ꯃꯣꯏꯗꯣ ꯃꯥꯗꯣ ꯀꯩꯅꯣ ꯇ꯭ꯋꯦꯟꯇꯤ ꯇ꯭ꯋꯦꯟꯇꯤ ꯐꯥꯏꯚꯀꯨꯝꯕ ꯑꯣꯏꯒꯨꯝꯕꯅꯦ ꯑꯗꯨ ꯃꯣꯏ ꯁꯥꯏꯖꯁꯤ ꯐꯪꯒꯅꯤꯕꯀꯣ ꯑꯣ ꯀꯂꯔꯗꯨꯅ ꯀꯩꯅꯣ ꯕ꯭ꯂꯨ ꯕ꯭ꯂꯨ ꯕ꯭ꯂꯨꯅ ꯐꯝꯕ ꯐꯨꯜ ꯕ꯭ꯂꯨꯗꯨꯅ ꯐꯪꯒꯤꯗꯧꯕ꯭ꯔꯣ ꯑꯗꯨꯝꯕ ꯀꯂꯔꯗꯨꯕꯨ ꯍꯣꯏ ꯑꯉꯥꯡꯒꯤꯁꯨ ꯆꯞ ꯆꯥꯅ ꯂꯧꯔꯒꯦ ꯑꯗꯨ ꯑꯗꯨ ꯃꯃꯟꯗꯤ ꯀꯌꯥ ꯀꯌꯥꯅꯣ ꯅꯣꯏꯁꯤꯕꯣ ꯑꯣ ꯑꯦ ꯆꯣ ꯑꯗꯨꯗꯤ ꯀꯩꯅꯣ ꯅꯣꯏꯕꯨ ꯑꯗꯨ ꯂꯩꯕ꯭ꯔꯥ ꯍꯪꯒꯦ ꯇꯧꯅꯤ ꯑꯗꯨ ꯍꯌꯦꯡ ꯅꯣꯏ ꯗꯨꯀꯥꯟꯗ ꯀꯣꯏꯔꯛꯀꯦ ꯌꯥꯏꯀꯣ ꯑꯦ ꯑꯗꯨꯗꯤ ꯃꯪ ꯐꯔꯣ ꯌꯥꯝ ꯅꯨꯡꯉꯥꯏꯔꯦ